ꯃꯥꯅꯤꯄꯨꯔꯗ ꯉꯥ ꯌꯣꯛꯄꯅ ꯑꯩꯈꯣꯏꯒꯤ ꯍꯤꯡꯕ ꯌꯥꯕꯒꯤ ꯁꯤꯟꯐꯝ ꯑꯃꯅꯤ ꯍꯥꯏꯕꯁꯤ ꯑꯩꯒꯤ ꯃꯣꯠꯇꯗꯤ ꯃꯁꯤ ꯈꯜꯂꯤ ꯑꯩꯈꯣꯏꯒꯤ ꯍꯧꯖꯤꯛꯇꯤ ꯐꯥꯃꯔꯁꯤꯡꯁꯨ ꯃꯁꯤ ꯃꯁꯤꯒꯤ ꯑꯩ ꯃꯁꯤꯒꯤ ꯃꯔꯝ ꯑꯃꯈꯛ ꯍꯥꯏꯖꯔꯒꯗꯤ ꯑꯩꯈꯣꯏ ꯍꯧꯖꯤꯛ ꯐꯥꯝꯒꯤ ꯆꯥꯡꯁꯤ ꯌꯥꯝꯅ ꯋꯥꯡꯅ ꯍꯦꯟꯀꯠꯂꯛꯂꯤꯕꯁꯦ ꯃꯁꯤꯅ ꯑꯦꯛꯖꯥꯝꯄꯜ ꯑꯃꯅꯤ ꯍꯥꯏꯅ ꯑꯗꯨꯝ ꯑꯍꯥꯟꯕꯗ ꯑꯩ ꯊꯝꯖꯒꯦ ꯂꯣꯏꯅꯅ ꯑꯩꯈꯣꯏꯅ ꯐꯥꯝꯁꯤꯡꯗꯒꯤ ꯑꯩꯈꯣꯏ ꯍꯧꯖꯤꯛꯇꯤ ꯑꯩꯈꯣꯏ ꯃꯆꯤꯟꯖꯥꯛ ꯍꯥꯏꯕ ꯇꯥꯔꯦ ꯃꯆꯤꯟꯖꯥꯛꯀꯨꯝꯕ ꯁꯤꯖꯤꯟꯅꯔꯒ ꯑꯩꯈꯣꯏꯅ ꯌꯥꯝꯅ ꯑꯇꯦꯟꯕ ꯃꯇꯝꯗ ꯑꯩꯈꯣꯏꯒꯤ ꯐꯥꯃꯔꯗꯨꯒꯤ ꯃꯥꯒꯤ ꯏꯃꯨꯡ ꯃꯅꯨꯡꯒꯤ ꯍꯥꯏꯗꯤ ꯐꯥꯏꯅꯥꯟꯁꯤꯌꯦꯜ ꯄ꯭ꯔꯣꯕ꯭ꯂꯦꯝꯗ ꯃꯥꯒꯤ ꯃꯆꯥ ꯃꯁꯨ ꯁꯦꯝꯕꯗ ꯌꯥꯝꯅ ꯆꯥꯎꯅ ꯐꯥꯝ ꯇꯧꯔꯒ ꯑꯩꯈꯣꯏ ꯉꯥ ꯌꯣꯛꯑꯒ ꯉꯥ ꯌꯣꯜꯂꯒ ꯍꯤꯡꯕ ꯌꯥꯏ ꯍꯥꯏꯁꯦ ꯑꯩ ꯊꯝꯖꯒꯦ